ꯎꯝ ꯍꯜꯂꯣ ꯑꯥ ꯃꯥꯟꯅꯦ ꯑꯩ ꯐꯔꯅꯤꯆꯔ ꯗꯨꯀꯥꯟꯅꯤ ꯀꯔꯤ ꯇꯥꯟꯅꯁꯤꯒꯦ ꯀꯔꯤ ꯄꯥꯝꯃꯤ ꯑꯣ ꯌꯥꯅꯤ ꯑꯩ ꯑꯥ ꯈꯨꯗꯤꯡꯃꯛ ꯑꯥꯏꯇꯦꯝ ꯈꯨꯗꯤꯡꯃꯛ ꯁꯣꯝꯅ ꯄꯥꯝꯕ ꯈꯨꯗꯤꯡꯃꯛ ꯑꯌꯥꯝꯕꯅ ꯑꯩꯈꯣꯏ ꯂꯣꯏꯅ ꯄꯥꯏꯖꯔꯤꯀꯣ ꯑꯗꯨꯅ ꯑꯄꯥꯝꯕꯁꯤꯡꯗꯨ ꯀꯔꯤ ꯀꯔꯤꯅꯣ ꯀꯔꯤ ꯂꯨꯍꯣꯡꯕꯒꯤꯔꯥ ꯀꯩꯗꯧꯕꯒꯤꯅꯣ ꯑꯃꯨꯛꯇꯪꯗꯤ ꯍꯥꯏꯔꯛꯎꯗꯅ ꯁꯤꯡꯒꯜ ꯑꯣꯏꯅꯕꯨ ꯂꯧꯗꯣꯏꯔꯥ ꯀꯔꯤꯅꯣ ꯅꯠꯇ꯭ꯔꯒ ꯁꯦꯠ ꯑꯣꯏꯅ ꯄꯥꯝꯕꯔꯥ ꯎꯝ ꯍꯥꯏꯌꯨ ꯍꯥꯏꯌꯨ ꯎꯝ ꯁꯦꯠ ꯑꯣꯏꯅ ꯄꯥꯝꯃꯒꯗꯤ ꯁꯣꯝ ꯂꯨꯍꯣꯡꯕꯒꯤ ꯑꯣꯏꯔꯕ꯭ꯔꯥ ꯀꯔꯤꯒꯤ ꯑꯣꯏꯔꯕꯅꯣ ꯌꯨꯝꯒꯤ ꯑꯣꯏꯗꯣꯏꯔꯥ ꯑꯣ ꯅꯣꯡꯃꯁꯨꯝ ꯀꯣꯏꯊꯣꯛꯄꯤꯔꯛꯑꯒ ꯁꯥꯏꯖ ꯅꯨꯡ ꯀꯔꯤ ꯀꯔꯤ ꯑꯗꯒꯤ ꯑꯩꯈꯣꯏꯁꯦ ꯗꯤꯄꯣꯖꯤꯠ ꯀꯔꯤ ꯀꯔꯤ ꯈꯔꯁꯨ ꯊꯝꯍꯟꯅꯤꯡꯉꯦꯕꯀꯣ ꯊꯥꯖꯅꯕ ꯑꯃ ꯑꯣꯏꯅꯕꯒꯤ ꯑꯗꯨꯅ ꯌꯥꯔꯒꯗꯤ ꯁꯣꯝꯅ ꯑꯩꯒꯤ ꯃꯐꯝꯁꯦ ꯎꯝ ꯍꯥꯏꯕꯤꯌꯨ ꯑꯥꯎ ꯇꯥꯏ ꯇꯥꯏ ꯇꯥꯏ ꯎꯝ ꯎꯁꯦ ꯃꯈꯜ ꯁꯨꯅ ꯍꯧꯖꯤꯛ ꯑꯩꯈꯣꯏꯅ ꯄꯥꯏꯖꯔꯤꯁꯦ ꯂꯩꯍꯥꯎ ꯄꯥꯏ ꯇꯣꯜꯍꯥꯎ ꯄꯥꯏ ꯑꯗꯨꯒ ꯃꯈꯣꯏ ꯍꯧꯖꯤꯛ ꯀꯥꯟꯒꯤ ꯃꯣꯔꯦꯔꯣꯝꯒꯤꯗꯣ ꯑꯗꯨꯒꯤꯁꯨ ꯄꯥꯏ ꯃꯣꯔꯦꯒꯤ ꯈꯪꯒ꯭ꯔꯥꯀꯥ ꯍꯥꯏꯕꯗꯣ ꯑꯗꯨꯒꯨꯝꯕꯁꯨ ꯄꯥꯏꯌꯦꯕ ꯑꯗꯨꯅ ꯃꯈꯜ ꯁꯨꯅ ꯍꯥꯏꯔꯤꯁꯤꯅꯤ ꯑꯗꯨꯅ ꯂꯥꯛꯑꯒ ꯌꯦꯡꯉꯒꯗꯤ ꯑꯆꯟꯕꯁꯤꯡ ꯂꯩꯕꯁꯤꯡ ꯑꯗꯨꯒꯨꯝꯕꯒꯤꯁꯨ ꯁꯥꯏꯖ ꯅꯨꯡ ꯈꯨꯗꯤꯡꯃꯛ ꯂꯣꯏ ꯂꯩꯅꯦꯕꯀꯣ ꯈꯨꯗꯤꯡꯃꯛꯁꯤꯡ ꯑꯗꯨ ꯌꯦꯡꯑꯒ ꯑꯩꯈꯣꯏꯅ ꯍꯦꯛꯇ ꯆꯟꯕ ꯍꯧꯕ ꯌꯥꯕ ꯅꯠꯇꯦ ꯁꯣꯝ ꯂꯥꯛꯇ꯭ꯔꯒꯗꯤ ꯀꯣ

ꯃꯇꯝ ꯑꯃ ꯑꯥꯎ ꯑꯩꯈꯣꯏꯒꯤ ꯑꯄꯥꯝꯕ ꯗꯤꯖꯥꯏꯟꯗꯨꯗꯤ ꯁꯤ ꯇꯧꯕꯤꯌꯨ ꯁꯤ ꯇꯧꯕꯤꯌꯨ ꯍꯥꯏꯕꯗꯨ ꯂꯩꯔꯤꯕꯁꯤꯡꯁꯤꯒꯤ ꯌꯦꯡꯑꯒ ꯁꯤ ꯑꯇꯩ ꯁꯦꯝꯄꯜ ꯑꯣꯏꯅ ꯊꯝꯕ ꯑꯩꯈꯣꯏꯅ ꯌꯦꯡꯅꯅꯕ ꯃꯌꯥꯝꯒꯤ ꯌꯦꯡꯅꯅꯕꯁꯨ ꯂꯩꯌꯦꯕꯀꯣ ꯁꯤ ꯄꯥꯝꯃꯤ ꯁꯨꯃꯥꯏ ꯇꯧꯕꯤꯌꯨ ꯍꯥꯏꯕꯅ ꯆꯤꯡꯕ ꯂꯣꯏꯅ ꯌꯥꯅꯤ ꯍꯥꯏꯕ ꯑꯗꯨꯒꯤꯗꯤ ꯎꯝ ꯎꯝ ꯃꯇꯝꯗꯣ ꯀꯌꯥꯝ ꯋꯥꯠꯂꯤꯒꯦꯁꯨ ꯍꯪꯖꯕꯅꯤ ꯍꯜꯂꯣ ꯇꯥꯏꯌꯦ ꯇꯥꯏꯌꯦ ꯍꯥꯏꯕ ꯑꯥ ꯃꯇꯝꯗꯨ ꯆꯪꯒꯗꯣꯏꯅꯤꯅ ꯑꯗꯨ ꯃꯇꯝꯗꯨ ꯌꯥꯝꯅ ꯑꯗꯣꯝꯅ ꯊꯨꯅ ꯂꯥꯛꯑꯦ ꯊꯨꯅ ꯍꯣꯠꯅꯔꯦ ꯑꯗꯨ ꯇꯞꯅ ꯂꯥꯛꯑꯦ ꯇꯞꯅ ꯍꯣꯠꯅꯔꯦ ꯑꯣ ꯃꯇꯝ ꯋꯥꯠꯂꯒꯗꯤ ꯑꯗꯨꯁꯨ ꯈꯔ ꯉꯟꯅꯗꯤ ꯂꯥꯛꯄꯅ ꯐꯒꯅꯤ ꯑꯩꯈꯣꯏꯁꯨ ꯃꯇꯝꯗꯨ ꯆꯪꯒꯗꯣꯏꯅꯤꯅꯀꯣ ꯑꯗꯨꯅ ꯈꯔ ꯉꯟꯅ ꯈꯔ ꯉꯟꯅ ꯂꯥꯛꯄꯤꯔꯒ ꯑꯗꯨ ꯑꯩꯈꯣꯏꯒꯤꯁꯤ ꯃꯐꯝꯁꯤ ꯂꯥꯛꯑꯒ ꯑꯩꯒ ꯇꯥꯟꯅꯔꯒ ꯁꯥꯏꯖ ꯀꯔꯤ ꯀꯔꯤ ꯁꯨꯝ ꯑꯗꯨ ꯌꯦꯡꯅꯅꯕ ꯎ ꯅꯨꯡ ꯑꯄꯥꯝꯕ ꯈꯟꯅꯅꯕ ꯑꯗꯨꯒꯤ ꯍꯥꯏꯖꯅꯤꯡꯕꯅꯤꯗ ꯎꯝ ꯈꯨꯗꯤꯡꯃꯛꯇꯤ ꯇꯧꯕ ꯌꯥꯅꯤ ꯁꯤꯗꯒꯤꯁꯤꯗ ꯑꯣ ꯅꯪ ꯑꯄꯥꯝꯕꯒꯤ ꯃꯑꯣꯡꯗ ꯑꯣ ꯑꯣ ꯑꯣ ꯅꯪ ꯑꯄꯥꯝꯕꯒꯤ ꯃꯑꯣꯡꯗ ꯊꯝꯕ ꯌꯥꯅꯤ ꯅꯣꯡꯃ ꯀꯣꯏꯕꯤꯔꯛꯑꯣ ꯑꯗꯨꯒ ꯑꯩꯈꯣꯏꯒꯤ ꯇꯧꯔꯤꯕꯁꯤꯡꯁꯤ ꯌꯦꯡꯕꯤꯌꯨ ꯎꯝ ꯑꯣ ꯑꯣ ꯑꯗꯨꯒꯤꯁꯨ ꯂꯩ ꯑꯩꯈꯣꯏ ꯊꯤꯟꯕ ꯈꯣꯠꯄꯒꯤꯁꯨ ꯑꯩꯈꯣꯏ ꯑꯗꯨꯝ ꯑꯩꯈꯣꯏꯒꯤ ꯑꯀꯣꯏꯕꯁꯤꯗ ꯂꯩꯕꯈꯩꯗꯤ ꯑꯗꯨꯝ ꯗꯤꯂꯤꯕꯔꯤꯁꯦ ꯑꯗꯨꯝ ꯇꯧꯕ ꯌꯥꯅꯤ ꯑꯗꯨꯒꯤꯃꯛꯇ ꯈꯨꯗꯣꯡꯆꯥꯕꯁꯨ ꯂꯩ ꯎꯝ ꯎꯝ ꯃꯃꯟꯁꯨ ꯑꯗꯨꯝ ꯀꯔꯤ ꯍꯥꯏꯕꯤꯌꯨ

ꯎꯝ ꯍꯣꯏ ꯍꯣꯏ ꯍꯣꯏ ꯐꯔꯦ ꯐꯔꯦ ꯎꯝ